ꯏꯁꯃꯥꯔꯠ ꯐꯣꯟꯅ ꯀꯥꯟꯅꯕ ꯍꯥꯏꯔꯒꯗꯤ ꯍꯧꯖꯤꯛ ꯍꯥꯟꯅꯗꯤ ꯆꯠꯂꯒ ꯈꯣꯠꯂꯒ ꯑꯗꯨꯗꯒꯤ ꯆꯠꯂꯒ ꯈꯣꯠꯂꯒ ꯍꯥꯏꯅꯔꯝꯃꯤ ꯆꯤꯊꯤ ꯆꯦꯗ ꯆꯤꯊꯤꯗ ꯊꯥꯔꯒ ꯍꯥꯏꯅꯔꯝꯃꯤ ꯑꯔꯥꯞꯄ ꯃꯐꯝꯗ ꯂꯩꯕꯁꯨ ꯑꯅꯛꯄ ꯃꯐꯝꯗ ꯂꯩꯕ ꯑꯣꯏꯔꯁꯨ ꯆꯤꯟꯅ ꯆꯠꯂꯒ ꯍꯥꯏꯅꯔꯝꯃꯤ ꯆꯦ ꯄꯥꯎꯒꯤ ꯈꯨꯠꯊꯥꯡꯗ ꯍꯥꯏꯅꯔꯝꯃꯤ ꯍꯧꯖꯤꯛꯇꯤ ꯏꯁꯃꯥꯔꯠ ꯐꯣꯟ ꯂꯥꯛꯄꯗꯒꯤ ꯐꯣꯟꯗ ꯑꯣꯏꯅ ꯄꯥꯎ ꯑꯃ ꯇꯝꯒꯦ ꯍꯥꯏꯔꯁꯨ ꯐꯣꯟꯗ ꯑꯣꯏꯅ ꯍꯥꯏꯔꯦ ꯑꯗꯨꯒ ꯑꯔꯥꯞꯄꯗ ꯂꯩꯕ ꯃꯤ ꯑꯣꯏꯔꯁꯨ ꯁꯛ ꯎꯅꯔꯒ ꯕꯤꯗꯤꯌꯣ ꯀꯣꯜ ꯑꯣꯏꯅ ꯁꯥꯟꯅꯕ ꯌꯥꯔꯦ ꯑꯗꯨꯒ ꯑꯗꯨꯒꯤ ꯆꯥꯎꯈꯠꯄꯗꯨꯅꯤ ꯏꯁꯃꯥꯔꯠ ꯐꯣꯟ ꯄꯥꯏꯕꯒꯤ ꯀꯥꯟꯅꯕ ꯍꯥꯏꯁꯦ